ꯇꯥꯡ ꯑꯃ ꯊꯥ ꯇꯔꯥ ꯆꯍꯤ ꯂꯤꯁꯤꯡ ꯑꯅꯤꯒ ꯇꯔꯥ ꯇꯔꯦꯠ ꯇꯥꯡ ꯇꯔꯥ ꯊꯥ ꯃꯉꯥ ꯆꯍꯤ ꯂꯤꯁꯤꯡ ꯑꯅꯤꯒ ꯇꯔꯥ ꯇꯥꯡ ꯇꯔꯨꯛ ꯊꯥ ꯃꯉꯥ ꯆꯍꯤ ꯂꯤꯁꯤꯡ ꯑꯅꯤꯒ ꯃꯉꯥ ꯇꯥꯡ ꯇꯔꯥ ꯃꯉꯥ ꯊꯥ ꯇꯔꯨꯛ ꯆꯍꯤ ꯂꯤꯁꯤꯡ ꯑꯅꯤꯒ ꯇꯔꯥ ꯃꯥꯊꯣꯏ ꯇꯥꯡ ꯇꯔꯦꯠ ꯊꯥ ꯇꯔꯥ ꯆꯍꯤ ꯂꯤꯁꯤꯡ ꯑꯅꯤꯒ ꯀꯨꯟ ꯃꯔꯤ